ꯀꯟꯁꯇ꯭ꯔꯛꯇꯤꯞ ꯗꯥꯏꯂꯣꯛꯀꯤ ꯃꯍꯨꯠꯇ ꯑꯀꯟꯕ ꯑꯦꯛꯆꯦꯟꯖꯁꯤꯡꯒꯤ ꯊꯣꯛꯍꯜꯂꯤ ꯑꯦꯗꯔꯁꯟ ꯀꯨꯄꯔ ꯔꯥꯆꯜ ꯃꯥꯙꯣ ꯑꯃꯁꯨꯡ ꯁꯤꯟ ꯍꯦꯅꯤꯇꯤꯒꯨꯝꯕ ꯃꯃꯤꯡ ꯂꯩꯔꯕ ꯄꯥꯎꯒꯤ ꯑꯦꯡꯀꯔꯁꯤꯡꯅ ꯑꯌꯥꯝꯕꯅ ꯋꯥꯔꯤ ꯁꯥꯅꯕ ꯑꯁꯤꯕꯨ ꯃꯣꯗꯔꯦꯠ ꯇꯧꯋꯤ ꯈꯟꯅ ꯅꯩꯅꯕꯁꯤꯡꯕꯨ ꯂꯝꯖꯤꯡꯉꯤ ꯑꯃꯁꯨꯡ ꯋꯥꯔꯤꯁꯤꯡꯕꯨ ꯃꯑꯣꯡ ꯁꯦꯝꯃꯤ